ꯂꯧ ꯎꯕꯁꯦ ꯌꯥꯝ ꯀꯥꯟꯅꯩ ꯍꯥꯏ ꯇꯥꯔꯦ ꯑꯩꯈꯣꯏꯒꯤ ꯐꯨꯔꯨꯞ ꯑꯃꯅ ꯑꯃꯅ ꯃꯇꯦꯡ ꯄꯥꯡꯅꯒꯅꯤ ꯍꯥꯏꯕꯗꯤ ꯑꯩꯈꯣꯏꯒꯤ ꯇꯝꯗꯅ ꯑꯩꯈꯣꯏꯒꯤ ꯆꯦꯡ ꯆꯥꯛ ꯍꯋꯥꯏ ꯃꯔꯨ ꯃꯌꯥꯝ ꯊꯥꯔꯒꯁꯨ ꯆꯤꯡꯗꯅ ꯑꯩꯈꯣꯏꯒꯤ ꯂꯐꯨ ꯑꯗꯒꯤ ꯍꯩ ꯔꯥꯅ ꯆꯤꯡꯕ ꯀꯌꯥ ꯑꯃ ꯊꯥꯔꯦ ꯑꯗꯨ ꯁꯤꯒꯤ ꯀꯥꯟꯅꯕ ꯍꯥꯏꯗꯤ ꯑꯃ ꯑꯃꯒ ꯌꯥꯏꯐ ꯅꯨꯡꯉꯥꯏꯕ ꯍꯥꯏꯕꯁꯦ ꯆꯤꯡꯗ ꯊꯥꯕ ꯄꯣꯠꯇꯨꯅ ꯑꯃꯨꯛ ꯇꯝꯗ ꯑꯃꯨꯛ ꯄꯤꯕ ꯇꯝꯗ ꯊꯥꯕ ꯄꯣꯠꯇꯨꯅ ꯑꯃꯨꯛ ꯆꯤꯡꯗ ꯄꯤꯔꯒ ꯅꯨꯡꯁꯤ ꯆꯥꯟꯅꯅ ꯂꯩꯃꯤꯟꯅꯕꯒꯤꯁꯨ ꯍꯥꯏꯗꯤ ꯃꯌꯥꯝ ꯂꯩꯈ꯭ꯔꯦ ꯍꯥꯏꯅ ꯍꯥꯏꯖꯅꯤꯡꯉꯤ